ꯎꯝ ꯍꯜꯂꯣ ꯎꯝ ꯎꯝ ꯍꯣꯏ ꯑꯗꯨꯝ ꯅꯨꯡꯉꯥꯏꯔꯤꯌꯦ ꯅꯈꯣꯏꯗꯤ ꯀꯔꯝ ꯇꯧꯋꯦ ꯎꯝ ꯁꯥꯕꯗꯤ ꯀꯗꯥꯏꯗ ꯌꯥꯝ ꯁꯥꯕꯅꯤ ꯑꯩꯈꯣꯏꯁꯨ

ꯍꯣꯏ ꯑꯗꯨꯝ ꯇꯧꯋꯦ ꯋꯦꯗꯔꯁꯤꯗꯤ ꯅꯨꯡꯉꯥꯏꯇꯦ ꯋꯦꯗꯔꯒꯤꯗꯤ ꯎꯝ ꯍꯣꯏ ꯑꯣ ꯎꯝ ꯑꯁꯤꯗꯁꯨ ꯆꯞ ꯃꯥꯟꯅꯩ ꯅꯣꯡ ꯁꯥꯕ ꯆꯨꯕ ꯋꯦꯗꯔꯁꯤ ꯀꯔꯤꯁꯨ ꯅꯨꯡꯉꯥꯏꯇ꯭ꯔꯦ ꯍꯣꯏ ꯑꯥ ꯑꯩꯈꯣꯏ ꯌꯨꯝꯗꯗꯤ ꯌꯥꯎꯔꯛꯇ꯭ꯔꯦ ꯑꯩꯈꯣꯏ ꯂꯩꯀꯥꯏꯗꯗꯤꯀꯣ

ꯎꯝ ꯍꯣꯏ ꯍꯣꯏ ꯍꯣꯏ ꯑꯗꯨꯝ ꯇꯧꯋꯦ ꯅꯈꯣꯏꯔꯣꯝꯗꯗꯤ ꯂꯦꯟꯁ꯭ꯂꯥꯏꯠꯀꯨꯝꯕ ꯐ꯭ꯂꯠꯀꯨꯝꯕ ꯊꯣꯛꯄ꯭ꯔꯥ ꯊꯣꯛꯇꯔ ꯀꯣ ꯑꯥ ꯎꯝ ꯅꯍꯥꯟ ꯑꯗꯨꯝ ꯃꯇꯝ ꯑꯃꯗ ꯀꯟꯅ ꯅꯣꯡ ꯆꯨꯕꯒꯤ ꯑꯩꯈꯣꯏ ꯑꯉꯥꯡꯈꯣꯏꯁꯨ ꯑꯗꯨꯝ ꯁꯨꯇꯤ ꯄꯤꯌꯦ ꯑꯩꯈꯣꯏ ꯈꯨꯟꯗꯁꯨ ꯁꯨꯇꯤ ꯄꯤꯌꯦ ꯎꯝ ꯍꯣꯏ ꯍꯧꯖꯤꯛꯇꯤ ꯑꯩꯈꯣꯏ ꯉꯣꯟꯗꯗꯤ ꯅꯣꯡ ꯆꯨꯗꯦ ꯑꯌꯨꯛꯇꯗꯤ ꯅꯣꯡ ꯆꯨꯕꯀꯣ ꯑꯥ ꯌꯥꯝ ꯁꯥꯏꯌꯦ ꯍꯧꯖꯤꯛꯇꯤ ꯍꯣꯏꯅꯦ ꯍꯧꯖꯤꯛ ꯀꯥꯟꯗꯨ ꯈꯪꯗꯔꯦ ꯃꯇꯝꯅ ꯇꯣꯉꯥꯟꯈ꯭ꯔꯕꯅꯤꯅ ꯑꯥ ꯍꯣꯏ ꯍꯣꯏ ꯈꯣꯝꯗꯕꯒꯤꯀꯣ ꯎꯝ ꯍꯣꯏ ꯍꯣꯏ ꯑꯗꯨꯝ ꯅꯨꯡꯉꯥꯏꯔꯤ ꯌꯥꯏ